ꯑꯧ ꯑꯧ ꯃꯥꯅꯦ ꯀꯩ ꯄꯥꯝꯒꯦ ꯑꯥꯏ ꯑꯩꯉꯣꯟꯗꯗꯤ ꯅꯪꯅ ꯑꯄꯥꯝꯕ ꯈꯨꯗꯤꯡꯃꯛ ꯂꯣꯏꯅ ꯂꯩꯔꯕꯅꯤ ꯆꯤꯅꯤꯗꯤ ꯍꯧꯖꯤꯛꯇꯤ ꯈꯔ ꯃꯃꯟ ꯇꯥꯡꯈꯔꯦꯅꯦ ꯌꯥꯡꯈꯩ ꯃꯔꯐꯨꯔꯥ ꯌꯧꯔꯦꯅꯦ ꯇꯤꯜꯍꯧꯁꯦ ꯍꯧꯖꯤꯛ ꯀꯨꯟꯊ꯭ꯔꯥ ꯄꯤꯌꯦ

ꯑꯧ ꯇꯤꯜꯍꯧꯒꯤꯗꯤ ꯈꯔ ꯃꯃꯟ ꯍꯟꯊꯔꯦ ꯑꯇꯣꯞꯄꯗꯗꯤ ꯐꯣꯔꯇꯤ ꯌꯣꯟꯕꯅꯤ ꯆꯅꯝꯂꯣ ꯆꯅꯝ ꯀꯤꯂꯣꯗ ꯆꯥꯝꯃ ꯀꯨꯟꯃꯨꯛ ꯄꯤꯌꯦ ꯕꯦꯛ ꯂꯧꯔꯗꯤ ꯑꯣ ꯕꯦꯛ ꯑꯃ ꯂꯧꯅꯤꯡꯕꯔꯣ ꯕꯦꯛꯁꯦ ꯌꯥꯡꯈꯩꯒꯤꯗ ꯑꯩꯈꯣꯏꯅ ꯊꯥꯔꯤꯁꯦ ꯂꯤꯁꯤꯡ ꯑꯃꯒ ꯆꯍꯨꯝꯗ ꯊꯥꯏꯌꯦ ꯑꯆꯧꯕ ꯃꯆꯥꯁꯨ ꯂꯩꯌꯦ

ꯂꯣꯏꯅ ꯅꯪꯅ ꯑꯄꯥꯝꯕꯗꯨ ꯂꯣꯏꯅ ꯐꯪꯒꯅꯤ ꯍꯋꯥꯏ ꯑꯂꯨ ꯆꯦꯡ ꯑꯗꯨꯗꯒꯤ ꯃꯈꯟ ꯁꯨꯔꯦ ꯍꯋꯥꯏꯗ ꯑꯩ ꯗꯨꯀꯥꯟ ꯐꯝꯕꯁꯦ ꯆꯍꯤ ꯀꯨꯟꯃꯨꯛ ꯁꯨꯔꯦ ꯎꯝ ꯎꯝ ꯑꯧ ꯗꯨꯀꯥꯟ ꯐꯝꯕꯁꯦ ꯌꯥꯝ ꯀꯥꯅꯩꯌꯦ ꯎꯝ ꯌꯥꯝꯅꯃꯛꯇꯤ ꯀꯥꯅꯕꯅꯦ ꯄꯣꯠꯆꯩꯁꯨ ꯌꯥꯝꯅ ꯁꯤꯠꯂꯤ ꯑꯗꯨꯝ ꯀꯥꯅꯔꯦ ꯎꯝ ꯎꯝ ꯍꯣꯏ ꯍꯣꯏ ꯍꯣꯏ ꯎꯝ ꯎꯝ ꯎꯝ ꯎꯝ ꯎꯝ ꯌꯥꯏ ꯌꯥꯏ ꯎꯝ ꯅꯪ ꯑꯧ ꯌꯥꯏꯌꯦ ꯌꯥꯏꯌꯦ ꯅꯪ ꯑꯣꯔꯗꯔ ꯂꯣꯏꯅ ꯇꯧꯔꯛꯎ ꯑꯩ ꯂꯣꯏꯅ ꯅꯪꯒꯤ ꯑꯄꯥꯝꯕꯗꯨ ꯑꯩ ꯑꯗꯨꯝ ꯄꯤꯒꯅꯤ ꯆꯦꯡ ꯕꯦꯛꯁꯤ ꯍꯧꯖꯤꯛ ꯍꯧꯖꯤꯛ ꯂꯤꯁꯤꯡ ꯑꯃꯒ ꯆꯥꯝꯃꯉꯥ ꯄꯤꯌꯦ ꯎꯝ ꯑꯧ ꯌꯥꯝꯃꯟꯕꯔꯣ ꯎꯝ ꯎꯝ ꯑꯣ ꯑꯩꯒꯤꯗꯤ ꯍꯣꯜꯁꯦꯜꯗ ꯑꯣꯏꯅ ꯊꯥꯔꯕꯅꯦ ꯑꯇꯣꯞꯄ ꯗꯨꯀꯥꯟꯗ ꯂꯤꯁꯤꯡ ꯑꯃꯒ ꯆꯥꯇ꯭ꯔꯦꯠ ꯆꯅꯤꯄꯥꯟ ꯐꯥꯎ ꯌꯣꯟꯕꯅꯦ ꯎꯝ ꯑꯂꯨ ꯀꯤꯂꯣꯗ ꯍꯧꯖꯤꯛ ꯑꯩꯒꯤ ꯗꯨꯀꯥꯟꯗꯗꯤ ꯇ꯭ꯋꯦꯟꯇꯤꯗ ꯊꯥꯏ ꯑꯩꯒꯤꯗꯤ ꯎꯝ ꯌꯥꯏ ꯌꯥꯏ

ꯎꯝ ꯍꯣꯏ ꯍꯣꯏ ꯎꯝ ꯑꯌꯥꯝꯕꯗꯤ ꯑꯩꯒꯤ ꯗꯨꯀꯥꯟꯗ ꯉꯥꯛꯇ ꯃꯤꯁꯦ ꯀꯟꯇꯦꯛ ꯇꯧꯋꯦ ꯃꯃꯟ ꯍꯣꯡꯕꯅꯤꯅ ꯑꯩꯒꯤꯗꯤ ꯍꯣꯏ ꯍꯣꯏ ꯑꯗꯨꯕꯨꯗꯤ ꯌꯦꯡꯉꯒ ꯑꯗꯨꯝ ꯀꯩꯅꯣ ꯇꯧꯁꯤ ꯎꯝ ꯎꯝ ꯑꯗꯨ ꯅꯪ ꯍꯧꯖꯤꯛ ꯂꯥꯛꯂꯒꯦ ꯍꯥꯏꯕ꯭ꯔꯣ

ꯑꯌꯨꯛꯀꯤ ꯑꯩ ꯀꯩꯅꯣ ꯇꯧꯔꯕꯗ ꯄꯨꯡ ꯃꯉꯥꯗꯗꯤ ꯑꯩ ꯍꯥꯡꯉꯦ ꯑꯌꯨꯛꯀꯤꯗ ꯃꯉꯥꯗꯒꯤ ꯑꯩꯈꯣꯏꯒꯤ ꯅꯨꯃꯤꯗꯥꯡꯒꯤ ꯄꯨꯡ ꯅꯤꯄꯥꯟ ꯐꯥꯎꯗꯤ ꯍꯥꯡꯉꯦ ꯑꯩ ꯅꯤꯄꯥꯟ ꯐꯥꯎ ꯍꯥꯡꯉꯦ

ꯑꯁ ꯁꯟꯗꯦꯒꯨꯝꯕ ꯑꯩꯈꯣꯏ ꯕꯟ ꯇꯧꯗꯦ ꯎꯝ ꯑꯗꯨꯝ ꯍꯥꯡꯉꯦ

ꯌꯥꯔꯕꯣ

ꯔꯤꯁꯤꯞꯂꯣ ꯔꯤꯁꯤꯞ ꯅꯪ ꯀꯛꯀꯦ ꯍꯥꯏꯔꯁꯨ